ꯚꯥꯔꯠꯀꯤ ꯃꯤꯌꯥꯝꯅ ꯌꯥꯝꯅ ꯄꯥꯝꯅꯕ ꯁꯥꯏꯟꯇꯤꯁ ꯍꯥꯏꯔꯒꯗꯤ ꯁꯤ ꯚꯤ ꯔꯃꯟ ꯗꯥꯛꯇꯔ ꯍꯣꯃꯤ ꯕꯕꯥ ꯑꯦ ꯄꯤ ꯖꯦ ꯑꯕꯗꯨꯜ ꯀꯂꯥꯝ ꯑꯗꯨꯒ ꯑꯩꯅ ꯈ꯭ꯋꯥꯏ ꯄꯥꯝꯕꯗꯤ ꯑꯦ ꯄꯤ ꯖꯦ ꯑꯕꯗꯨꯜ ꯀꯂꯥꯝꯅꯤ ꯃꯥꯁꯤ ꯃꯤꯁꯥꯏꯜ ꯃꯦꯟ ꯍꯥꯏꯅꯁꯨ ꯈꯪꯅꯕ ꯏꯟꯗꯤꯌꯥꯁꯤ ꯈ꯭ꯋꯥꯏꯗꯒꯤ ꯍꯥꯏꯗꯤ ꯁꯥꯏꯟꯁꯀꯤ ꯃꯔꯝꯗ ꯍꯥꯏꯗꯤ ꯋꯥꯡꯅ ꯊꯥꯡꯒꯠꯂꯝꯃꯤꯁꯤ ꯑꯦ ꯄꯤ ꯖꯦ ꯑꯕꯗꯨꯜ ꯀꯂꯥꯝꯅꯦꯕ ꯃꯥꯁꯤ ꯏꯟꯗꯤꯌꯥꯗ ꯂꯩꯔꯤꯕ ꯌꯨꯠ ꯌꯥꯝ ꯌꯥꯝꯅ ꯏꯟꯁꯄꯥꯏꯌꯔ ꯑꯣꯏꯕ ꯃꯤ ꯑꯃꯅꯦꯕ